ꯑꯩꯈꯣꯏꯒꯤ ꯀꯣꯏꯕ ꯃꯐꯝ ꯂꯩ ꯂꯩꯐꯝꯁꯦ ꯁꯤꯡꯅꯥꯡ ꯃꯄꯥꯟ ꯁꯥꯠꯄ ꯇꯨꯔꯦꯟ ꯏꯔꯤꯜ ꯐꯖꯈ꯭ꯔꯕ ꯃꯐꯝ ꯂꯩ ꯗꯥꯝ ꯐꯖꯕ ꯂꯩ ꯀꯛꯆꯤꯡ ꯒꯥꯔꯗꯦꯟ ꯂꯩ ꯃꯦꯟꯖꯣꯔ ꯄꯥꯔꯛ ꯂꯩ ꯌꯥꯝꯅ ꯂꯩ ꯃꯐꯝ ꯐꯖ ꯐꯖꯕ ꯌꯦꯡꯕꯗ ꯄꯨꯛꯅꯤꯡ ꯍꯨꯔꯕ ꯌꯥꯝꯅ ꯐꯖꯔꯕ ꯂꯩ ꯒꯥꯔꯤ ꯃꯔꯥꯡ ꯐꯪꯉꯦ ꯃꯔꯥꯡ ꯀꯥꯏꯅ ꯑꯗꯨꯝ ꯆꯠꯄ ꯐꯪꯉꯦ ꯌꯦꯡꯅꯤꯡꯕ ꯃꯇꯝꯗ ꯑꯗꯨꯝ ꯌꯦꯡꯕ ꯐꯪꯉꯦ ꯆꯠꯅꯤꯡꯕ ꯃꯇꯝꯗ ꯑꯗꯨꯝ ꯆꯠꯄ ꯌꯥꯏ ꯌꯧꯅꯤꯡꯕ ꯃꯇꯝꯗ ꯑꯗꯨꯝ ꯌꯧꯕ ꯌꯥꯏ ꯏꯁꯥꯅ ꯑꯗꯨꯝ ꯂꯝꯕꯤ ꯊꯣꯡ ꯑꯗꯨꯝ ꯐꯖꯅ ꯆꯠꯄꯅꯤꯅ ꯐꯖꯕ ꯃꯐꯝꯁꯤꯡꯗꯨꯗꯤ ꯌꯦꯡꯉꯛꯄ ꯆꯉꯛꯄ ꯃꯐꯝꯗ ꯂꯝꯕꯤ ꯊꯣꯡ ꯐꯅ ꯁꯦꯝꯃꯒ ꯊꯝꯃꯦ ꯐꯖꯍꯜꯂꯦ ꯐꯖꯍꯟꯕꯗꯣ ꯃꯈꯣꯏꯅ ꯆꯉꯪꯄ ꯃꯇꯝꯗ ꯐꯖꯅ ꯑꯗꯨꯝ ꯌꯦꯡꯕ ꯂꯥꯏꯅ ꯉꯝꯃꯦ ꯋꯥꯍꯟꯗꯦ ꯐꯖꯕ ꯃꯐꯝꯁꯤꯡꯁꯦ ꯌꯦꯡꯕ ꯀꯣꯏꯕ ꯑꯗꯨꯝ ꯌꯥꯏ ꯌꯦꯡꯅꯤꯡꯕ ꯃꯇꯝꯗ ꯑꯗꯨꯝ ꯌꯦꯡꯕꯗ ꯑꯗꯨꯝ ꯐꯖꯅ ꯂꯣꯏꯅ ꯎꯕ ꯐꯪꯉꯦ ꯌꯥꯡꯅ ꯅꯨꯡꯉꯥꯏ ꯌꯥꯝꯅ ꯐꯩ ꯁꯨꯃꯥꯏꯅ ꯐꯖꯕ ꯃꯐꯝ ꯂꯩꯕꯁꯦ ꯑꯩꯈꯣꯏꯖꯨ ꯌꯥꯝꯅ ꯅꯨꯡꯉꯥꯏꯖꯩ